ꯁꯤ ꯐꯥꯔꯃꯥꯁꯤꯁꯇꯣ ꯅꯠꯇ꯭ꯔꯣ ꯁꯤ ꯄꯦꯔꯥꯁꯤꯇꯥꯃꯣꯜ ꯁꯤꯛꯁ ꯐꯤꯐꯇꯤ ꯑꯦꯝ ꯖꯤꯗꯨ ꯂꯩꯕ꯭ꯔ ꯃꯥꯗꯨ ꯗꯤꯁꯀꯥꯎꯟ ꯀꯩꯀꯥ ꯄꯤꯕ꯭ꯔꯥꯕ ꯃꯃꯜ ꯀꯌꯥꯃꯨꯛꯇꯤ ꯂꯩꯒꯦ ꯊ꯭ꯔꯤ ꯐꯤꯐꯇꯤ ꯑꯗꯨꯗꯤ ꯑꯃ ꯀꯣꯁꯃꯦꯇꯤꯛꯀꯤ ꯑꯥꯏꯇꯦꯝꯁꯤꯡꯗꯤ ꯐꯪꯕꯤꯕ꯭ꯔꯥ ꯀꯣꯁꯃꯦꯇꯤꯛꯇ ꯂꯣꯇꯁꯀꯤ ꯀ꯭ꯔꯤꯝꯗꯣ ꯂꯩꯒꯗ꯭ꯔ ꯅꯥꯏꯠꯀꯤꯁꯨ ꯗꯦꯒꯤꯁꯨ ꯑꯅꯤꯃꯛ ꯑꯗꯨꯗꯣ ꯂꯩꯇꯔꯒꯗꯤ ꯃꯐꯝ ꯂꯣꯀꯦꯁꯟ ꯀꯩꯀꯥꯗꯨ ꯇꯥꯛꯄꯤꯔꯛꯑꯣ ꯑꯩ ꯂꯥꯛꯀꯦ ꯍꯣꯏ ꯍꯣꯏ ꯁꯣꯝꯒꯤ ꯃꯤꯡꯗꯤ ꯀꯩ ꯀꯧꯒꯦ ꯑꯣ ꯑꯗꯣ ꯑꯦꯃꯣꯛꯁꯂꯤꯟ ꯑꯦꯟꯇꯤꯕꯥꯏꯑꯣꯇꯤꯛꯇꯣ ꯑꯗꯨꯗꯣ ꯑꯇꯣꯞꯄ ꯑꯦꯃꯣꯛꯁꯂꯤꯟ ꯅꯠꯇꯕ ꯑꯦꯟꯇꯤꯕꯥꯏꯑꯣꯇꯤꯛ ꯃꯃꯤꯡ ꯑꯩꯇꯩ ꯂꯩꯇ꯭ꯔꯕꯣ ꯃꯈꯜ ꯀꯌꯥꯝ ꯂꯩꯒꯦ ꯎꯝ ꯑꯦꯃꯣꯛꯁꯂꯤꯟꯗꯨꯃ ꯂꯩꯔꯦ ꯑꯗꯨꯒ ꯃꯃꯤꯡꯗꯨꯕꯨ ꯀꯥꯎꯔꯦ ꯑꯦꯃꯣꯛꯁꯂꯤꯟꯗꯣ ꯑꯗꯨꯗꯣ ꯁ꯭ꯇꯔꯤꯞ ꯑꯃ ꯊꯝꯕꯤꯔꯝꯃꯣ ꯑꯗꯨꯒ ꯄꯦꯔꯥꯁꯤꯇꯥꯃꯣꯟ ꯁꯤꯛꯁ ꯐꯤꯐꯇꯤꯗꯣ ꯑꯗꯨ ꯁ꯭ꯇꯔꯤꯞ ꯑꯃꯒ ꯊꯝꯕꯤꯔꯝꯃꯣ ꯑꯗꯨꯒ ꯂꯣꯇꯁꯀꯤ ꯅꯥꯏꯠ ꯀ꯭ꯔꯤꯝꯒ ꯗꯦ ꯀ꯭ꯔꯤꯝꯒꯗꯣ ꯑꯃꯒ ꯊꯝꯕꯤꯔꯝꯃꯣ ꯑꯥ ꯂꯣꯁꯟ ꯕꯦꯁꯂꯤꯟꯗꯣ ꯑꯗꯨꯃꯒ ꯊꯥꯔꯝꯃꯣ ꯑꯗꯨ ꯁꯟ ꯁ꯭ꯀꯔꯤꯟꯒ ꯎꯝ ꯁꯟ ꯁ꯭ꯔꯤꯟ ꯂꯦꯛꯃꯤꯒꯤꯗꯣ ꯊꯝꯃꯝꯃꯣ ꯂꯤꯛꯃꯤꯒꯤꯗꯨ ꯑꯃ ꯂꯩꯔꯦ ꯑꯗꯨꯒ ꯀ꯭ꯔꯤꯝꯗꯣ ꯊꯝꯕꯤꯔꯣ ꯄꯥꯎꯗꯔꯗꯤ ꯀꯔꯝ ꯀꯔꯝꯕ ꯂꯩꯒꯦ ꯂꯦꯛꯃꯤꯒꯤꯗꯨ ꯊꯝꯃꯝꯃꯣ ꯑꯇꯩ ꯀꯐ ꯁꯤꯔꯞꯇ ꯀꯐ ꯁꯤꯔꯞ ꯂꯩꯕ꯭ꯔꯣ ꯀꯐ ꯁꯤꯔꯞꯇꯣ ꯑꯃ ꯈ꯭ꯋꯥꯏꯗꯒꯤ ꯁꯤꯁꯇꯔꯅ ꯈꯑꯩꯁꯏꯗꯒꯤ ꯐꯕ ꯑꯃ ꯈꯜꯂꯒ ꯊꯝꯕꯤꯔꯝꯃꯣ ꯑꯗꯨꯒ ꯀꯣꯁꯃꯦꯇꯤꯛꯀꯤ ꯑꯥꯏꯇꯦꯝ ꯈꯔꯒ ꯑꯗꯣ ꯍꯤꯗꯥꯛꯀꯤꯗꯅ ꯀꯐ ꯁꯤꯔꯞꯅꯦ ꯑꯦꯟꯇꯤꯕꯥꯏꯑꯣꯇꯤꯛ ꯑꯦꯃꯣꯛꯁꯤꯂꯤꯟꯗꯨ ꯑꯃ ꯊꯝꯕꯤꯔꯝꯃꯣ ꯑꯗꯨꯒ ꯄꯦꯔꯥꯁꯤꯇꯥꯃꯣꯟ ꯁꯤꯛꯁ ꯐꯤꯐꯇꯤꯗꯣ ꯑꯗꯨ ꯑꯃꯒ ꯊꯝꯕꯤꯔꯝꯃꯣ ꯑꯣ ꯂꯣꯀꯦꯁꯟꯗꯣ ꯋꯥꯡꯖꯤꯡ ꯕꯖꯥꯔ ꯋꯥꯡꯖꯤꯡ ꯕꯖꯥꯔꯗ ꯑꯣ ꯑꯗꯨꯗꯤ ꯐꯔꯦ ꯐꯔꯦ ꯑꯩ ꯍꯣꯔꯦꯟ ꯑꯌꯨꯛ ꯍꯣꯔꯦꯟ ꯅꯨꯡꯊꯤꯟꯒꯤ ꯄꯨꯡ ꯃꯔꯤ ꯃꯈꯥꯏ ꯇꯥꯕꯗ ꯂꯥꯛꯑꯒꯦ ꯁꯤ ꯅꯝꯕꯔꯁꯦ ꯑꯗꯨꯃ ꯄꯥꯏꯗꯣꯏ ꯅꯠꯇ꯭ꯔꯣ ꯑꯣ ꯁꯤꯗ ꯐꯣꯟ ꯇꯧꯖꯔꯛꯑꯒꯦ ꯍꯣꯏ ꯐꯔꯦ ꯐꯔꯦ ꯊꯝꯃꯒꯦ